ꯑꯁꯤꯁꯦ ꯑꯦꯃꯥꯖꯣꯟꯗꯒꯤꯅꯤ ꯀꯣ ꯑꯩꯅ ꯂꯩ ꯄꯣꯠ ꯑꯍꯨꯝ ꯑꯩꯒꯤ ꯍꯤꯗꯥꯛ ꯑꯣꯗꯔ ꯇꯧꯈ꯭ꯔꯕꯗꯣ ꯗꯤꯁꯄꯦꯠꯁ ꯇꯧꯈ꯭ꯔꯦ ꯍꯥꯏꯅꯗꯤ ꯑꯩ ꯇꯥꯏꯌꯦ ꯑꯗꯨ ꯀꯗꯥꯏ ꯌꯧꯔꯛꯈ꯭ꯔꯕ꯭ꯔꯥ ꯍꯥꯏꯗꯤ ꯑꯩ ꯐꯖꯅ ꯈꯪꯗꯦ ꯑꯗꯨꯅꯤꯅ ꯇ꯭ꯔꯦꯛ ꯇꯧꯔꯒ ꯑꯩꯕꯨ ꯍꯥꯏꯕꯤꯔꯛꯑꯣ